ꯑꯩꯈꯣꯏꯅ ꯅꯥꯒꯔꯤꯛꯁꯤꯡꯕꯨ ꯉꯥꯛ ꯁꯦꯟꯅꯕ ꯈꯨꯟꯅꯥꯏꯗ ꯁꯥꯟꯇꯤ ꯊꯝꯅꯕ ꯑꯩꯈꯣꯏꯅ ꯑꯍꯥꯟꯕ ꯄꯥꯝꯕꯁꯦ ꯑꯩꯈꯣꯏꯅ ꯑꯐꯕ ꯃꯤꯍꯨꯠ ꯈꯟꯕ ꯄꯥꯝꯃꯦ ꯑꯗꯨꯒ ꯑꯩꯈꯣꯏꯅ ꯄꯣꯂꯤꯇꯤꯛꯁ ꯇꯧꯕꯗ ꯐꯖꯅ ꯇꯧꯕ ꯑꯗꯨꯒ ꯀꯔꯞꯁꯟ ꯇꯧꯕꯤꯗꯕ ꯑꯗꯨꯒ ꯑꯟꯑꯦꯝꯄ꯭ꯂꯣꯏ ꯂꯩꯔꯤꯕ ꯃꯌꯥꯝ ꯀꯩ ꯀꯥꯁꯦ ꯑꯩꯈꯣꯏꯅ ꯊꯕꯛ ꯄꯤꯗꯨꯅ ꯃꯈꯣꯏꯕꯨ ꯑꯩꯈꯣꯏꯅ ꯍꯩꯇꯦ